ꯈ꯭ꯋꯥꯏꯗꯒꯤ ꯄꯥꯝꯖꯕ ꯁꯤꯖꯟ ꯑꯃ ꯍꯥꯏꯌꯨ ꯍꯥꯏꯔꯒꯗꯤ ꯋꯤꯟꯇꯔ ꯋꯤꯟꯇꯔ ꯂꯣꯏꯔꯛꯄ ꯅꯤꯡꯊꯝ ꯊꯥ ꯂꯣꯏꯔꯛꯄ ꯀꯥꯂꯦꯟ ꯊꯥ ꯍꯧꯔꯛꯄꯒꯤ ꯃꯔꯛ ꯑꯁꯤ ꯌꯥꯝꯅ ꯅꯨꯡꯉꯥꯏꯖꯕ ꯁꯤꯖꯟ ꯃꯇꯝ ꯑꯃꯅꯤ ꯑꯩꯍꯥꯛꯀꯤ ꯑꯣꯏꯅꯗꯤ ꯁꯤꯖꯟ ꯁꯤꯒꯤ ꯁꯤꯖꯟ ꯃꯇꯝ ꯑꯁꯤꯗ ꯃꯅꯤꯄꯨꯔꯗ ꯀꯨꯝꯍꯩ ꯀꯌꯥ ꯑꯃ ꯂꯩ ꯂꯩꯔꯤꯕ ꯀꯨꯝꯍꯩꯗꯨ ꯌꯥꯎꯁꯪꯒꯨꯝꯕ ꯆꯩꯔꯥꯎꯕꯒꯨꯝꯕ ꯀꯌꯥ ꯑꯃ ꯂꯩ ꯆꯩꯔꯥꯎꯕ ꯑꯁꯤꯁꯨ ꯃꯩꯇꯩꯒꯤ ꯑꯃꯒꯤ ꯑꯣꯏꯅ ꯍꯥꯏꯔꯒꯗꯤ ꯆꯩꯔꯥꯎꯕ ꯑꯁꯤ ꯃꯩꯇꯩꯁꯤꯡꯒꯤ ꯆꯍꯤ ꯍꯧꯔꯛꯄ ꯍꯥꯏꯅꯁꯨ ꯈꯪꯅꯩ ꯆꯩꯔꯥꯎꯕ ꯑꯁꯤꯗ ꯑꯅꯧ ꯑꯅꯧꯕ ꯐꯤꯖꯣꯜ ꯀꯌꯥ ꯑꯃ ꯍꯣꯡꯏ ꯌꯨꯝ ꯁꯤꯡꯗꯣꯛꯏ ꯆꯥꯛ ꯃꯈꯜ ꯀꯌꯥ ꯑꯃ ꯆꯥꯏ ꯆꯥꯛ ꯆꯥꯕ ꯂꯣꯏꯔꯒ ꯑꯩꯈꯣꯏꯒꯤ ꯃꯍꯥꯗꯦꯕ ꯆꯤꯡꯗ ꯆꯤꯡꯗ ꯂꯥꯏ ꯈꯨꯔꯨꯝꯕ ꯆꯠꯅꯩ ꯆꯠꯅꯔꯤꯕꯁꯤꯅ ꯕꯣꯔ ꯀꯌꯥ ꯑꯃ ꯅꯤꯖꯩ ꯆꯍꯤ ꯆꯨꯞꯄꯒꯤ ꯅꯨꯡꯉꯥꯏ ꯌꯥꯏꯐꯅ ꯄꯥꯜꯍꯟꯕꯤꯌꯨ ꯑꯋꯥꯠ ꯑꯄꯥ ꯋꯥꯠꯇꯅ ꯑꯗꯨꯝꯕ ꯀꯌꯥ ꯑꯃ ꯇꯧꯖꯩ ꯇꯧꯖꯕ ꯑꯗꯨꯅ ꯁꯤꯖꯟ ꯑꯁꯤ ꯃꯇꯝꯁꯤꯗ ꯈ꯭ꯋꯥꯏꯗꯒꯤ ꯎ ꯃꯅꯥ ꯃꯁꯤꯡꯁꯨ ꯐꯖꯅ ꯍꯪꯆꯤꯠ ꯂꯥꯡꯕ ꯃꯇꯝ ꯄꯣꯊꯥꯕ ꯃꯇꯝ ꯌꯥꯝꯅ ꯅꯨꯡꯉꯥꯏꯖꯕ ꯑꯣꯏꯗꯨꯅ ꯁꯤꯖꯟ ꯑꯁꯤꯕꯨ ꯄꯥꯝꯂꯤꯕꯅꯤ